ꯇꯥꯃꯣ ꯌꯥꯝ ꯅꯨꯡꯉꯥꯏꯖꯔꯦ ꯃꯐꯝꯁꯤ ꯌꯧꯅ ꯊꯤꯟꯕꯤꯔꯛꯄꯒꯤꯗꯃꯛ ꯑꯗꯣ ꯇꯥꯝꯃꯣꯁꯨ ꯍꯥꯏꯅꯤꯡꯉꯥꯏ ꯂꯩꯇꯅ ꯊꯥꯒꯠꯂꯦ ꯑꯗꯨ ꯃꯌꯥꯝꯒꯤꯗꯃꯛ ꯁꯨꯃꯥꯏꯅ ꯁꯦꯕꯥ ꯇꯧꯕ ꯉꯝꯕ ꯑꯣꯏꯕꯤꯌꯨ ꯑꯩꯈꯣꯏꯒꯨꯝꯕ ꯀꯌꯥꯁꯨ ꯂꯝꯕꯤ ꯂꯝꯈꯥꯡꯗ ꯂꯝꯃꯥꯡꯅꯕ ꯃꯌꯥꯝ ꯑꯃ ꯂꯩ ꯑꯗꯨꯒꯨꯝꯕꯗꯣ ꯗ꯭ꯔꯥꯏꯕꯔ ꯃꯈꯟ ꯃꯈꯟ ꯂꯩ ꯍꯥꯏꯇꯥꯔꯦ ꯗ꯭ꯔꯥꯏꯕꯔ ꯑꯌꯥꯝꯕꯅ ꯃꯁꯥꯒꯤ ꯁꯦꯟꯒꯤ ꯈꯛ ꯈꯜꯂꯒ ꯑꯇꯣꯞꯄꯗ ꯀꯣꯏꯊꯣꯛ ꯀꯣꯏꯁꯤꯟ ꯇꯧꯔꯒ ꯄꯩꯁꯥ ꯂꯥꯡ ꯃꯥꯡꯍꯟꯕ ꯂꯩꯌꯦ ꯑꯗꯨ ꯇꯥꯃꯣꯒꯨꯝꯕ ꯂꯩꯕꯁꯤꯅ ꯑꯩꯈꯣꯏꯒꯨꯝꯕ ꯍꯥꯏꯗꯤ ꯃꯌꯥꯝ ꯑꯝ ꯂꯥꯛꯆꯔꯤꯕ ꯃꯤ ꯃꯌꯥꯝꯁꯤꯡꯁꯦ

ꯄꯩꯁꯥ ꯇꯤꯡꯍꯟꯗꯕ ꯃꯇꯝ ꯃꯥꯡꯍꯟꯗꯕ ꯑꯁꯤꯒꯨꯝꯕꯁꯦ ꯇꯧꯕ ꯑꯣꯏꯁꯅꯨ ꯑꯅꯝꯕꯅ ꯇꯥꯝꯃꯣꯒꯨꯝꯕ ꯉꯥꯛꯇ ꯂꯩꯔꯒꯗꯤ ꯁꯃꯥꯖꯁꯤ ꯅꯨꯡꯉꯥꯏꯒꯅꯤ ꯍꯥꯏꯅ ꯈꯜꯂꯦ ꯑꯩꯁꯨ ꯃꯐꯝꯁꯤ ꯌꯧꯔꯕꯅꯤꯅ ꯅꯨꯡꯉꯥꯏꯔꯦ ꯑꯗꯨꯕꯨ ꯇꯥꯝꯃꯣ ꯇꯥꯝꯃꯣꯅ ꯑꯩꯕꯨ ꯁꯨꯝꯃꯥꯏꯅ ꯊꯤꯟꯕꯤꯔꯛꯄꯒꯤꯗꯃꯛ ꯇꯥꯝꯃꯣꯁꯨ ꯇꯥꯝꯃꯣꯒꯤꯗꯃꯛ ꯑꯩꯅ ꯑꯉꯝꯕ ꯃꯇꯦꯡ ꯇꯧꯖꯒꯦ ꯍꯥꯏꯕꯗꯨꯅꯤ